ꯇꯁꯦꯡꯅ ꯍꯥꯏꯔꯒꯗꯤ ꯑꯩꯍꯥꯛ ꯑꯁꯦ ꯋꯥꯈꯜ ꯈꯜꯍꯟꯕ ꯑꯃꯈꯛ ꯄꯥꯖꯔꯦ ꯐꯥꯏꯅꯥꯟꯁꯤꯑꯦꯜꯒꯤ ꯃꯇꯥꯡꯗ ꯃꯁꯦ ꯑꯩꯉꯣꯟꯗ ꯌꯥꯝꯅ ꯀꯥꯟꯅꯕ ꯑꯃ ꯑꯣꯏꯔꯦ ꯍꯥꯏꯕꯗꯤ ꯑꯩ ꯑꯩꯁꯦ ꯌꯥꯝꯅ ꯀꯔꯤꯁꯨ ꯈꯪꯖꯗꯕ ꯐꯤ ꯁꯥꯔꯒ ꯏꯃꯨꯡ ꯃꯅꯨꯡ ꯊꯕꯛ ꯈꯔ ꯇꯧꯔꯒ ꯑꯗꯨꯃꯛ ꯂꯩꯖꯔꯝꯕꯅꯦ ꯑꯗꯨꯕꯨ ꯐꯥꯏꯅꯥꯟꯁꯤꯑꯦꯜꯒꯤ ꯍꯥꯏꯕ ꯄꯣꯠ ꯑꯃꯈꯛ ꯑꯩꯅ ꯊꯦꯡꯅꯖꯔꯨꯕꯗꯒꯤ ꯃꯗꯨ ꯈꯪꯖꯔꯨꯕꯗꯒꯤ ꯃꯗꯨꯕꯨ ꯄꯥꯖꯔꯨꯕꯗꯒꯤ ꯅꯩꯅꯖꯨꯔꯕꯗꯒꯤ ꯉꯁꯤꯗꯤ ꯑꯩꯍꯥꯛ ꯑꯁꯦ ꯃꯌꯥꯝ ꯃꯔꯛꯇ ꯇꯤꯟꯕ ꯃꯌꯥꯝ ꯃꯃꯥꯡꯗ ꯊꯣꯛꯇꯅ ꯋꯥ ꯉꯥꯡꯕ ꯉꯝꯗꯅ ꯑꯗꯒꯤ ꯄꯩꯁꯥꯁꯦ ꯀꯔꯝ ꯍꯥꯏꯅ ꯇꯥꯟꯒꯅꯤ ꯀꯃꯥꯏꯅ ꯇꯨꯡꯁꯤꯟꯒꯅꯤ ꯀꯔꯝꯕ ꯃꯐꯝꯗ ꯄꯩꯁꯥ ꯊꯥꯊꯒꯅꯤ ꯀꯔꯝꯕ ꯃꯐꯝꯗꯅ ꯄꯩꯁꯥꯁꯦ ꯁꯤꯖꯤꯟꯅꯒꯅꯤ ꯏꯃꯨꯡ ꯃꯅꯨꯡꯗꯅ ꯀꯔꯝ ꯍꯥꯏꯅ ꯁꯤꯖꯤꯟꯅꯒꯅꯤ ꯀꯩꯗꯧꯒꯅꯤ ꯍꯥꯏꯕꯁꯦ ꯑꯩ ꯉꯁꯤꯗꯤ ꯐꯥꯏꯅꯥꯟꯁꯤꯑꯦꯜꯒꯤ ꯍꯥꯏꯕ ꯂꯥꯏꯔꯤꯛ ꯑꯗꯨ ꯑꯃ ꯊꯦꯡꯅꯖꯔꯨꯕꯗꯒꯤ ꯉꯁꯤꯗꯤ ꯑꯩꯍꯥꯛ ꯇꯁꯦꯡꯅ ꯋꯥꯈꯜ ꯌꯥꯝꯅ ꯇꯥꯕ ꯃꯤ ꯍꯥꯏꯕꯗꯣ ꯑꯃ ꯑꯣꯏꯖꯔꯦ ꯑꯗꯨꯕꯨ ꯀꯔꯤꯒꯨꯝꯕ ꯑꯗꯨꯝ ꯑꯩꯅ ꯑꯩꯉꯣꯟꯗ ꯍꯪꯕꯤꯔꯤꯕꯁꯦ ꯂꯥꯏꯔꯤꯛꯁꯦ ꯄꯥꯕꯗ ꯀ꯭ꯂꯞꯀꯨꯝꯕꯒ ꯌꯥꯎꯕꯤꯕ꯭ꯔꯥ ꯍꯥꯏꯕꯁꯦ ꯃꯁꯤꯃꯗꯤ ꯑꯩ ꯀ꯭ꯂꯞꯀꯀꯗꯤ ꯃꯔꯤ ꯂꯩꯅꯖꯗꯦ ꯇꯧꯖꯗꯦ ꯑꯩꯅ ꯑꯩꯅ ꯍꯥꯟꯅꯗꯒꯤ ꯐꯤꯁꯥ ꯂꯣꯟꯁꯥ ꯇꯧꯗꯨꯅ ꯂꯩꯔꯝꯃꯤꯕꯁꯤꯡ ꯑꯁꯦ ꯁꯨꯗꯅ ꯅꯣꯝꯗꯅ ꯊꯕꯛ ꯏꯟꯈꯥꯡ ꯅꯣꯝꯗꯅ ꯂꯩꯔꯝꯕ ꯑꯁꯦ ꯀꯔꯝ ꯍꯥꯏꯅ ꯇꯧꯔꯒ ꯄꯩꯁꯥꯁꯦ ꯁꯤꯖꯤꯟꯅꯒꯗꯒꯦ ꯍꯥꯏꯕ ꯑꯁꯦ ꯈꯪꯗꯦ ꯑꯩꯈꯣꯏꯅ ꯈꯜꯂꯝꯃꯤ ꯁꯨꯔꯤꯕꯅꯤꯅ ꯆꯥꯊꯣꯛꯗꯕꯅꯤ ꯁꯨꯔꯤꯕꯅꯤꯅ ꯂꯩꯊꯣꯛꯀꯗꯕꯅꯤ ꯇꯥꯜꯂꯛꯏꯕ ꯐꯥꯎꯕ ꯁꯤꯖꯤꯟꯅꯒꯗꯕꯅꯤ ꯍꯥꯏꯗꯅ ꯑꯗꯨꯛꯀꯤ ꯃꯇꯤꯛ ꯇꯧꯔꯝꯃꯤ ꯇꯧꯔꯁꯨ ꯌꯥꯕ ꯇꯧꯗ꯭ꯔꯁꯨ ꯌꯥꯕ ꯄꯣꯠꯇ ꯑꯩꯈꯣꯏ ꯑꯩꯍꯥꯛ ꯌꯥꯝꯅꯃꯛꯁꯨ ꯊꯥꯊꯔꯝꯃꯤ ꯇꯧꯗ꯭ꯔꯁꯨ ꯌꯥꯕ ꯄꯣꯠꯇꯣ ꯑꯗꯨꯃꯛ ꯇꯧꯁꯤꯟꯕ ꯇꯧꯗ꯭ꯔꯒꯁꯨ ꯂꯩꯗ꯭ꯔꯒꯁꯨ ꯌꯥꯕ ꯄꯣꯠꯇꯨꯗ ꯂꯩꯁꯤꯟꯕ ꯆꯥꯗ꯭ꯔꯁꯨ ꯌꯥꯕ ꯄꯣꯠꯇꯨꯗ ꯆꯥꯁꯤꯟꯕ ꯀꯥꯟꯅꯕꯗꯤ ꯑꯃꯨꯛ ꯀꯔꯤꯒꯨꯝꯕ ꯑꯃꯠꯇ ꯂꯩꯗꯕ ꯑꯗꯨꯕꯨ ꯐꯥꯏꯅꯥꯟꯁꯤꯑꯦꯜꯒꯤ ꯄꯣꯠꯁꯤ ꯊꯦꯡꯅꯔꯨꯕꯗꯒꯤ ꯉꯁꯤꯗꯤ ꯑꯩꯍꯥꯛ ꯇꯧꯕ ꯌꯥꯕꯅ ꯀꯔꯤꯅꯣ ꯇꯧꯕ ꯌꯥꯗꯕꯅ ꯀꯔꯤꯅꯣ ꯇꯧꯔꯣꯏꯗꯕꯅ ꯀꯔꯤꯅꯣ ꯍꯥꯏꯕꯗꯣ ꯂꯥꯏꯔꯤꯛꯇꯨꯗ ꯌꯥꯎꯔꯝꯕꯗꯒꯤ ꯉꯁꯤꯗꯤ ꯑꯩ ꯑꯁꯦ ꯌꯥꯝꯅ ꯅꯣꯂꯦꯖ ꯂꯩꯕ ꯑꯣꯏꯗ꯭ꯔꯒꯁꯨ ꯌꯥꯝꯅ ꯈꯪꯕ ꯑꯣꯏꯗ꯭ꯔꯒꯁꯨ ꯈꯔ ꯃꯈꯩꯗꯤ ꯑꯩ ꯈꯪꯖꯕ ꯃꯤ ꯑꯃ ꯍꯥꯏꯕꯗꯣ ꯑꯩ ꯑꯣꯏꯖꯔꯦ ꯐꯥꯏꯅꯥꯟꯁꯤꯑꯦꯜꯒꯤ ꯍꯥꯏꯕ ꯁꯤꯗꯒꯤꯁꯤꯗ ꯄꯩꯁꯥꯒꯤ ꯃꯇꯥꯡꯁꯤꯗꯒꯤꯁꯤꯗ ꯏꯃꯨꯡ ꯃꯅꯨꯡꯒꯤ ꯃꯇꯥꯡꯁꯤꯗꯒꯤꯁꯤꯗ ꯀꯃꯥꯏꯅ ꯆꯂꯥꯏꯒꯗꯒꯦ ꯀꯃꯥꯏꯅ ꯍꯣꯠꯅꯒꯗꯒꯦ ꯀꯃꯥꯏꯅ ꯇꯧꯒꯗꯒꯦ ꯍꯥꯏꯕ ꯑꯁꯦ ꯀꯨꯞꯅ ꯅꯩꯅꯔꯕ ꯃꯇꯨꯡꯗ

ꯍꯥꯏꯕꯗꯤ ꯑꯃꯅ ꯑꯃꯒꯤ ꯋꯥ ꯇꯥꯅꯕ ꯑꯃꯅ ꯑꯃꯒꯤ ꯋꯥ ꯍꯥꯏꯅꯕ ꯇꯥꯅꯕ ꯗꯔꯀꯥꯔ ꯑꯣꯏꯕ ꯑꯣꯏꯌꯦ ꯄꯣꯠ ꯑꯃ ꯂꯩꯅꯤꯡꯉꯦ ꯍꯥꯏꯔꯒꯁꯨ ꯑꯩꯅ ꯂꯩꯒꯗꯧꯔꯤꯕ ꯄꯣꯠꯁꯦ ꯑꯩꯒꯤ ꯍꯧꯖꯤꯛ ꯍꯧꯖꯤꯛ ꯗꯔꯀꯥꯔ ꯌꯥꯝꯅ ꯑꯣꯏꯔꯕ꯭ꯔꯥ ꯑꯣꯏꯗ꯭ꯔꯤꯕ꯭ꯔꯥꯅ ꯍꯥꯏꯕꯗꯨꯃ ꯈꯟꯕ ꯑꯃ ꯗꯔꯀꯥꯔ ꯑꯣꯏꯌꯦ ꯑꯩꯅ ꯗꯔꯀꯥꯔꯁꯨ ꯂꯩꯇꯕ ꯌꯥꯝꯅ ꯁꯤꯖꯤꯟꯅꯕꯒꯤ ꯗꯔꯀꯥꯔꯁꯨ ꯂꯩꯇꯕ ꯃꯊꯧꯁꯨ ꯇꯥꯗꯕꯗ ꯂꯩꯁꯤꯟꯕ ꯂꯩꯁꯤꯜꯂꯒ ꯃꯥꯡꯍꯟꯕ ꯃꯗꯨ ꯃꯥꯡꯕꯗ ꯄꯣꯠꯇꯨꯃ ꯂꯩꯔꯨꯔꯒ ꯃꯥꯡꯕꯗ ꯄꯩꯁꯥꯁꯨ ꯃꯥꯡꯕ ꯑꯣꯏꯌꯦ ꯑꯩꯈꯣꯏꯗꯒꯤ ꯑꯗꯨꯅ ꯑꯩꯅ ꯂꯩꯒꯗ ꯄꯣꯠꯇꯣ ꯑꯩꯉꯣꯟꯗ ꯀꯥꯟꯅꯔꯤꯕ꯭ꯔꯥ ꯀꯥꯟꯅꯗꯕ꯭ꯔꯥ ꯀꯔꯤ ꯇꯧꯕꯗ ꯀꯥꯟꯅꯔꯤꯅꯣ ꯀꯔꯤꯗ ꯀꯥꯟꯅꯔꯤꯒꯦ ꯍꯥꯏꯕꯗꯣ ꯃꯨꯟꯅ ꯈꯟꯊꯔꯒ ꯄꯣꯠ ꯑꯃ ꯂꯩꯕ ꯃꯇꯝꯗ ꯂꯩꯕꯤꯕ ꯏꯆꯥ ꯏꯁꯨꯒꯤ ꯊꯕꯛ ꯑꯃ ꯊꯣꯛꯄ ꯃꯇꯝꯗ ꯏꯆꯥꯗꯨꯅ ꯄꯥꯝꯃꯤ ꯍꯥꯏꯔꯒꯁꯨ ꯃꯥꯅ ꯏꯆꯥꯗꯨꯅ ꯄꯥꯝꯃꯤꯕ ꯄꯣꯠꯇꯣ ꯃꯉꯣꯟꯗ ꯗꯔꯀꯥꯔ ꯌꯥꯝ ꯑꯣꯏꯕ꯭ꯔꯥ ꯗꯔꯀꯥꯔ ꯑꯣꯏꯕ꯭ꯔꯥ ꯑꯣꯏꯗꯕ꯭ꯔꯥ ꯍꯥꯏꯕꯗꯣ ꯑꯩꯈꯣꯏꯅ ꯌꯦꯡꯕꯤꯕ ꯑꯗꯒꯤ ꯑꯩꯒꯤ ꯏꯄꯨꯔꯣꯏꯕꯅ ꯀꯩꯅꯣ ꯑꯃ ꯇꯧꯁꯤꯅꯦ ꯑꯗꯨꯅꯤꯅꯦ ꯍꯥꯏꯔꯒꯁꯨ ꯃꯗꯨ ꯇꯧꯕꯅ ꯀꯥꯟꯅꯔꯤꯕ꯭ꯔꯥ ꯇꯧꯗꯕꯅ ꯐꯕ꯭ꯔꯥ ꯍꯥꯏꯕꯗꯨ ꯃꯨꯟꯅ ꯃꯨꯟꯅ ꯈꯪꯕꯤꯕ ꯁꯨꯝꯕꯁꯨ ꯗꯔꯀꯥꯔ ꯌꯥꯝ ꯑꯣꯏꯌꯦ ꯑꯗꯨ ꯐꯥꯏꯅꯥꯟꯁꯤꯑꯦꯜꯒꯤ ꯂꯥꯏꯔꯤꯛꯁꯦ ꯊꯦꯡꯅꯖꯔꯨꯕꯗꯒꯤ ꯑꯩꯅ ꯈꯪꯖꯕꯅꯦ ꯑꯩꯅ ꯍꯥꯟꯅ ꯂꯩꯔꯝꯃꯤꯕ ꯄꯣꯠꯁꯦ ꯖꯤꯔꯣꯗꯅꯤ ꯑꯩ ꯋꯥꯈꯜꯁꯦ ꯀꯔꯤꯃꯇ ꯈꯪꯖꯗꯦ ꯈꯪꯖꯗꯕ ꯍꯥꯏꯕꯕꯨ ꯑꯗꯨꯛꯀꯤ ꯃꯇꯤꯛ ꯈꯪꯗꯅ ꯂꯩꯔꯝꯃꯤ ꯑꯗꯨꯕꯨ ꯐꯥꯏꯅꯥꯟꯁꯤꯑꯦꯜꯒꯤ ꯊꯦꯡꯅꯕꯗꯒꯤꯗꯤ ꯍꯧꯖꯤꯛꯇꯤ ꯑꯩ ꯑꯩ ꯍꯥꯟꯅ ꯑꯩꯒꯤ ꯏꯃꯨꯡꯗ ꯂꯩꯔꯤꯕ ꯃꯤꯑꯣꯏꯁꯤꯡꯁꯤꯗ ꯑꯩꯈꯣꯏ ꯑꯦꯀꯥꯎꯟ ꯑꯃ ꯍꯥꯏꯕꯗꯤ ꯁꯦꯚꯤꯡ ꯑꯃ ꯄꯩꯁꯥ ꯑꯃ ꯇꯨꯡꯁꯤꯟꯅꯤ ꯍꯥꯏꯕꯒꯤ ꯋꯥꯈꯜ ꯐꯥꯎꯕꯗ ꯑꯩꯈꯣꯏ ꯂꯩꯖꯗꯦ ꯄꯩꯁꯥ ꯑꯃ ꯇꯨꯡꯁꯤꯟꯅꯤ ꯄꯩꯁꯥ ꯀꯃꯥꯏꯅ ꯇꯨꯡꯁꯤꯟꯅꯤ ꯍꯥꯏꯕꯐꯥꯎ ꯈꯪꯗꯅ ꯂꯩꯔꯝꯃꯤ ꯄꯩꯁꯥꯁꯦ ꯇꯥꯜꯂꯛꯑꯒꯁꯨ ꯑꯩꯈꯣꯏꯅ ꯇꯨꯡꯁꯤꯟꯕꯒꯤ ꯍꯩꯅꯕꯤ ꯍꯥꯏꯕꯁꯦ ꯑꯩꯈꯣꯏ ꯏꯁꯥꯗꯁꯨ ꯂꯩꯁꯨ ꯂꯩꯔꯝꯗꯦ ꯑꯗꯨꯕꯨ ꯐꯥꯏꯅꯥꯟꯁꯤꯑꯦꯜꯒꯤ ꯁꯤꯒꯤ ꯄꯣꯠꯁꯦ ꯊꯦꯡꯅꯖꯔꯨꯕꯗꯒꯤꯗꯤ ꯑꯩꯈꯣꯏ ꯄꯩꯁꯥ ꯇꯨꯡꯁꯤꯟꯕ ꯑꯗꯒꯤ ꯈ꯭ꯔꯁ ꯇꯧꯕꯒꯤ ꯆꯥꯡ ꯑꯗꯨꯗꯒꯤ ꯆꯥꯊꯣꯛꯄ ꯊꯛꯇꯣꯛꯄ ꯉꯥꯎꯊꯣꯛꯄꯒꯤ ꯆꯥꯡ ꯑꯗꯒꯤ ꯄꯣꯠ ꯆꯩ ꯃꯥꯟ ꯆꯥꯡ ꯂꯩꯊꯣꯛꯄꯒꯤ ꯃꯑꯣꯡ ꯑꯩꯈꯣꯏ ꯍꯧꯖꯤꯛ ꯐꯥꯏꯅꯥꯟꯁꯤꯑꯦꯜꯒꯤꯁꯦ ꯊꯦꯡꯅꯖꯕꯗꯒꯤꯗꯤ ꯑꯩꯍꯥꯛ ꯌꯥꯝꯅ ꯑꯍꯣꯡꯕ ꯂꯩꯖꯔꯦ ꯑꯩ ꯏꯁꯥꯁꯦ ꯑꯗꯣ ꯃꯁꯤ ꯊꯦꯡꯅꯗ꯭ꯔꯤꯉꯩ ꯃꯇꯝꯗꯗꯤ ꯑꯩꯈꯣꯏ ꯀꯔꯤꯃꯇ ꯈꯪꯗꯕꯅꯤꯅ ꯂꯩꯊꯣꯛꯇꯣꯏꯒꯤ ꯆꯥꯊꯣꯛꯇꯣꯏꯒꯤ ꯍꯣꯠꯅꯗꯅ ꯂꯩꯔꯝꯕ ꯉꯥꯛꯇ ꯑꯣꯏꯅ ꯂꯩꯔꯝꯕꯁꯤꯡ ꯑꯗꯣ ꯑꯩꯒꯤ ꯏꯄꯨꯔꯣꯏꯕ ꯏꯆꯥꯁꯤꯡꯗꯣ ꯄꯨꯟꯅ ꯋꯥꯔꯤ ꯁꯥꯟꯅꯔ ꯐꯝꯃꯤꯟꯅꯕꯗꯒꯤꯗꯤ ꯑꯩ ꯑꯁꯦ ꯃꯤꯒꯤ ꯁꯦꯟꯗꯣꯟꯅ ꯈ꯭ꯋꯥꯡ ꯀꯣꯏꯕ ꯃꯤ ꯑꯃꯁꯨ ꯍꯥꯏꯕꯁꯨ ꯑꯣꯏꯔꯝꯃꯤ ꯍꯥꯏꯕꯗꯤ ꯃꯦꯟ ꯃꯥꯟ ꯇꯥꯗꯅ ꯂꯩꯕ ꯄꯨꯟꯁꯤ ꯑꯃ ꯑꯣꯏꯕꯅꯤꯅ ꯃꯤꯒꯤ ꯄꯩꯁꯥꯁꯨ ꯌꯥꯝ ꯇꯣꯟꯕ ꯑꯗꯒꯤ ꯄꯩꯁꯥ ꯌꯥꯝꯅ ꯄꯨꯁꯤꯟꯕ ꯍꯥꯏꯕ ꯑꯃꯁꯨ ꯑꯣꯏꯔꯝꯃꯤ ꯏꯆꯥꯒꯤꯗꯤ ꯇꯧꯗ ꯌꯥꯗꯕꯅꯤꯅ ꯇꯧꯕꯤꯕ ꯑꯗꯣ ꯏꯆꯥꯒꯤ ꯇꯧꯕ ꯀꯥꯟꯗ ꯄꯩꯁꯥ ꯀꯌꯥ ꯆꯪꯒꯗꯒꯦꯅ ꯑꯩꯈꯣꯏ ꯍꯣꯠꯇꯣꯛꯐꯝꯁꯨ ꯂꯩꯇꯕ ꯁꯨꯃꯥꯏ ꯇꯧꯗꯅ ꯑꯩꯁꯤ ꯌꯥꯝꯅ ꯃꯑꯣꯡ ꯃꯔꯤꯟ ꯇꯥꯗꯕ ꯄꯨꯟꯁꯤ ꯍꯥꯏꯕꯗꯨ ꯑꯃ ꯑꯣꯏꯔꯝꯃꯦ ꯑꯗꯣ ꯐꯥꯏꯅꯥꯟꯁꯤꯑꯦꯜꯒꯤ ꯊꯦꯡꯅꯖꯕꯗꯒꯤꯗꯤ ꯉꯁꯤꯗꯤ ꯑꯩꯍꯥꯛ ꯃꯤꯒꯤ ꯁꯦꯜ ꯇꯣꯟꯕꯗꯣ ꯑꯗꯨꯛꯀꯤ ꯃꯇꯤꯛ ꯁꯥꯐꯔꯦ ꯃꯤꯉꯣꯟꯗꯒꯤ ꯄꯩꯁꯥ ꯄꯨꯗꯧꯒꯤ ꯁꯔꯨꯛ ꯑꯩ ꯆꯥꯗ꯭ꯔꯁꯨ ꯇꯣꯛꯀꯦ ꯍꯥꯏꯅ ꯋꯥꯈꯜꯗ ꯈꯟꯕ ꯂꯩꯗ꯭ꯔꯁꯨ ꯇꯣꯛꯀꯦ ꯍꯥꯏꯅ ꯋꯥꯈꯜꯗ ꯈꯟꯕ ꯑꯗꯨꯒ ꯉꯁꯤ ꯅꯣꯡꯃ ꯁꯨꯃꯥꯏꯅ ꯇꯧꯒꯗꯕꯅꯤ ꯍꯥꯏꯕꯗꯣ ꯑꯦ ꯁꯤꯗꯤ ꯇꯧꯊꯣꯛꯈ꯭ꯔꯒꯗꯤ ꯑꯩꯉꯣꯟꯗ ꯁꯤꯗꯤ ꯀꯣꯟꯅꯗꯦꯅꯥꯅ ꯑꯩ ꯏꯆꯥꯁꯤ ꯀꯣꯟꯅꯗꯦꯅ ꯑꯩ ꯏꯄꯨꯔꯣꯏꯕꯒꯤ ꯀꯣꯟꯅꯗꯦꯅꯥꯅ ꯈꯟꯗꯅ ꯑꯩꯒꯤ ꯁꯨꯃꯥꯏꯅ ꯏꯃꯨꯡꯒꯤ ꯑꯋꯥꯠ ꯑꯄꯥꯁꯦ ꯂꯩꯍꯟꯗꯅꯕ ꯃꯤꯉꯣꯟꯗꯒꯤ ꯄꯩꯁꯥ ꯄꯨꯗꯅꯕ ꯍꯣꯠꯅꯕ ꯍꯥꯏꯕ ꯋꯥꯈꯜꯁꯦ ꯉꯁꯤꯗꯤ ꯐꯥꯏꯅꯥꯟꯁꯤꯑꯦꯜꯒꯤ ꯊꯦꯡꯅꯔꯨꯕꯗꯒꯤ ꯑꯩ ꯁꯨꯃꯥꯏꯅ ꯑꯩꯉꯣꯟꯗꯁꯨ ꯅꯣꯂꯦꯖ ꯌꯥꯝꯅ ꯑꯣꯏꯖꯕ ꯑꯃ ꯑꯣꯏꯔꯦ ꯑꯗꯨꯅ ꯍꯧꯖꯤꯛꯁꯤ ꯁꯨꯃꯥꯏꯅ ꯑꯩꯈꯣꯏ ꯈꯛꯇ ꯅꯠꯇꯅ ꯑꯩꯈꯣꯏꯒꯤ ꯂꯩꯀꯥꯏꯗ ꯂꯩꯃꯤꯟꯅꯔꯤꯕꯁꯤꯡꯁꯨ ꯑꯩꯈꯣꯏꯒꯤ ꯂꯩꯀꯥꯏ ꯍꯥꯏꯕꯁꯤꯗ ꯂꯩꯀꯥꯏꯗꯨꯗ ꯂꯩꯔꯒꯁꯨ ꯂꯩꯀꯥꯏꯗꯨꯗ ꯑꯩ ꯑꯃ ꯐꯔꯒꯁꯨ ꯂꯩꯃꯤꯟꯅꯔꯤꯕ ꯂꯩꯀꯥꯏ ꯐꯠꯇ꯭ꯔꯒꯗꯤ ꯑꯐꯕ ꯆꯤꯡꯉꯣ ꯌꯥꯗꯕꯅꯤꯅ ꯂꯩꯀꯥꯏꯗꯨꯗ ꯂꯩꯃꯤꯟꯅꯔꯤꯕ ꯃꯌꯥꯝꯗꯨꯁꯨ ꯁꯨꯃꯥꯏꯅ ꯇꯧꯋꯣ ꯁꯤꯒꯨꯝ ꯁꯤꯒꯨꯝꯕꯁꯦ ꯇꯧꯋꯣ ꯁꯨꯃꯥꯏꯅ ꯂꯩꯕꯅꯦ ꯈꯣꯠꯄꯅꯦꯗꯅ ꯍꯥꯏꯗꯅ ꯈꯣꯠꯇꯅ ꯁꯨꯃꯥꯏꯅ ꯇꯧꯃꯤꯟꯅꯗꯅ ꯁꯦꯌꯥꯔ ꯇꯧꯕꯗꯣ ꯑꯗꯨꯐꯥꯎꯁꯨ ꯉꯝꯖꯔꯦ ꯍꯥꯏꯕꯗꯤ ꯑꯩꯅ ꯁꯨꯃꯥꯏꯅ ꯇꯧꯔꯝꯃꯒ ꯉꯁꯤ ꯁꯨꯃꯥꯏꯅ ꯇꯧꯔꯛꯏꯁꯦ ꯀꯃꯥꯏꯅ ꯇꯧꯔꯤꯅꯣ ꯅꯪꯅ ꯀꯃꯥꯏꯅ ꯇꯧꯔꯒ ꯅꯪ ꯀꯃꯥꯏꯅ ꯇꯧꯔꯒ ꯄꯥꯛꯂꯛꯏꯅꯣ ꯈꯣꯠꯂꯤꯅꯣ ꯍꯥꯏꯕ ꯑꯩꯅ ꯑꯦ ꯁꯨꯃꯥꯏꯅ ꯇꯧꯗꯅ ꯐꯥꯏꯅꯥꯟꯁꯤꯑꯦꯜꯒꯤ ꯁꯨꯃꯥꯏꯅ ꯊꯦꯡꯅꯕꯗꯒꯤ ꯑꯩ ꯉꯁꯤꯗꯤ ꯁꯨꯃꯥꯏꯅ ꯃꯤꯒꯤ ꯁꯦꯟꯗꯣꯟ ꯑꯣꯏꯗꯕ ꯁꯦꯟꯗꯣꯟ ꯂꯩꯇꯕ ꯅꯨꯄꯤ ꯍꯥꯏꯕꯗꯣ ꯑꯣꯏꯔꯛꯏꯅꯦ ꯐꯥꯏꯅꯥꯟꯁ ꯁꯤ ꯈꯪꯗ꯭ꯔꯤꯀꯥꯟꯗꯗꯤ ꯁꯦꯟꯗꯣꯟ ꯃꯤꯒꯤ ꯁꯦꯟꯗꯣꯟ ꯑꯣꯏꯕ ꯑꯃ ꯑꯣꯏꯔꯝꯃꯦꯅ ꯑꯩꯅ ꯋꯥꯔꯤ ꯁꯥꯗꯅ ꯐꯥꯎꯕꯗ ꯃꯤꯉꯣꯟꯗ ꯑꯩꯈꯣꯏꯒꯤ ꯂꯩꯀꯥꯏꯗ ꯂꯩꯃꯤꯟꯅꯕꯈꯩꯗ ꯐꯥꯎꯗ ꯋꯥꯔꯤ ꯂꯤꯅꯔꯦ ꯑꯗꯣ ꯁꯨꯃꯥꯏꯅ ꯇꯧꯗꯅ ꯐꯥꯏꯅꯥꯟꯁꯤꯑꯦꯜꯒꯤ ꯃꯇꯥꯡꯁꯦ ꯊꯦꯡꯅꯖꯕꯁꯦ ꯌꯥꯝ ꯅꯨꯡꯉꯥꯏꯌꯦ ꯐꯥꯏꯅꯥꯟꯁꯤꯑꯦꯜꯒꯤ ꯊꯦꯡꯅꯔꯕꯅꯤꯅ ꯑꯩꯈꯣꯏ ꯕꯦꯡꯛꯇ ꯃꯌꯥꯝꯅ ꯕꯦꯡꯛ ꯑꯦꯀꯥꯎꯟ ꯍꯥꯡꯕ ꯑꯩꯈꯣꯏꯅ ꯈꯜꯂꯝꯃꯦ ꯑꯩꯈꯣꯏꯅ ꯀꯩꯝꯇ ꯈꯪꯗꯕꯅꯤꯅ ꯕꯦꯡꯛ ꯍꯥꯏꯕꯁꯦ ꯑꯩꯈꯣꯏ ꯄꯩꯁꯥ ꯊꯝꯐꯝꯅꯦꯕꯨꯗꯤ ꯈꯪꯉꯁꯨ ꯄꯩꯁꯥ ꯊꯝꯐꯝꯁꯦ ꯇꯣꯂꯣꯞ ꯆꯥꯕ ꯁꯔꯀꯥꯔꯒꯤ ꯊꯕꯛ ꯇꯧꯕ ꯈꯛꯇꯒꯤ ꯑꯅ ꯈꯜꯂꯦ ꯑꯍꯥꯟꯕꯗꯗꯤ ꯁꯔꯀꯥꯔꯒꯤ ꯊꯕꯛ ꯇꯧꯕ ꯇꯣꯂꯣꯞ ꯆꯥꯕ ꯃꯤ ꯈꯛꯀꯤꯅꯤ ꯍꯥꯏꯅ ꯈꯜꯂꯝꯃꯦ ꯑꯩꯈꯣꯏ ꯀꯩꯁꯨꯝꯇ ꯈꯜꯂꯨꯗꯦ ꯅꯣꯡꯃꯇꯁꯨ ꯆꯠꯂꯒ ꯂꯨꯄꯥ ꯃꯉꯥ ꯑꯃ ꯇꯔꯥ ꯑꯃ ꯑꯦꯀꯥꯎꯟ ꯑꯃ ꯍꯥꯡꯒꯦ ꯍꯥꯏꯕꯒꯤ ꯋꯥꯈꯜꯁꯨ ꯈꯟꯁꯨ ꯈꯜꯂꯨꯗꯦ ꯈꯪꯁꯨ ꯈꯪꯉꯝꯗꯦ ꯑꯗꯨꯕꯨ ꯐꯥꯏꯅꯥꯟꯁꯤꯑꯦꯜꯒꯤ ꯍꯥꯏꯕ ꯄꯣꯠꯁꯦ ꯊꯦꯡꯅꯕ ꯃꯇꯝꯗꯒꯤꯗꯤ ꯑꯩꯈꯣꯏꯒꯤ ꯕꯦꯡꯛꯇ ꯑꯦꯀꯥꯎꯟ ꯍꯥꯡꯕ ꯕꯦꯡꯛꯇ ꯑꯦꯀꯥꯎꯟ ꯑꯃ ꯍꯥꯡꯒꯅꯤ ꯄꯩꯁꯥ ꯊꯝꯖꯤꯟꯒꯅꯤ ꯍꯥꯏꯕꯁꯦ ꯕꯦꯡꯛꯇ ꯑꯁꯨꯝ ꯆꯠꯂꯛꯑꯀꯥꯟꯗꯗꯤ ꯈꯪꯉꯛꯑꯦ ꯈꯪꯉꯛꯑꯀꯥꯟꯗꯗꯤ ꯑꯦ ꯁꯤꯗꯤ ꯕꯦꯡꯛ ꯍꯥꯏꯕꯁꯦ ꯁꯨꯃꯥꯏꯅ ꯑꯩꯈꯣꯏꯒꯤꯁꯨ ꯁꯔꯨꯛ ꯌꯥꯎꯔꯝꯃꯤꯅꯥ ꯍꯥꯏꯕꯗꯣ ꯈꯪꯉꯛꯑꯦ ꯑꯗꯨꯅ ꯊꯕꯛ ꯇꯧꯕꯈꯛꯇꯒꯤ ꯇꯣꯂꯣꯞ ꯆꯥꯕ ꯈꯛꯇꯒꯤ ꯑꯣꯏꯔꯝꯗ꯭ꯔꯦ ꯂꯥꯏꯔꯕ ꯑꯩꯈꯣꯏꯒꯤ ꯐꯤꯁꯥꯕꯤ ꯑꯩꯈꯣꯏꯒꯤꯁꯨ ꯑꯩꯈꯣꯏꯒꯤꯁꯨ ꯁꯔꯨꯛ ꯌꯥꯎꯔꯝꯃꯤ ꯍꯥꯏꯕꯁꯦ ꯐꯥꯏꯅꯥꯟꯁꯤꯑꯦꯜꯒꯤ ꯊꯦꯡꯅꯕꯗꯒꯤ ꯊꯦꯡꯅꯔꯛꯄꯅꯤ ꯑꯗꯨꯅ ꯉꯁꯥꯏꯒꯤ ꯏꯆꯥꯁꯤꯡ ꯏꯄꯨꯔꯣꯏꯕꯁꯤꯡ ꯑꯩꯒꯤ ꯂꯩꯃꯤꯟꯅꯔꯤꯕ ꯑꯍꯜ ꯑꯣꯏꯒꯦꯔꯥ ꯑꯦꯀꯥꯎꯟ ꯍꯥꯡꯗꯕ ꯂꯩꯔꯝꯕꯁꯤꯡꯗꯣ ꯑꯦꯀꯥꯎꯟ ꯑꯃꯃꯝ ꯍꯥꯡꯅꯕ ꯃꯈꯣꯏꯕꯨ ꯇꯥꯛꯄꯤꯕ ꯁꯨꯃꯥꯏꯅ ꯇꯧꯗꯅ ꯑꯁꯤꯒꯨꯝꯕ ꯊꯕꯛꯁꯦ ꯑꯩꯈꯣꯏ ꯈꯛꯇꯒꯤ ꯅꯠꯇꯦ ꯂꯥꯏꯔꯕ ꯑꯩꯈꯣꯏ ꯈꯛꯇꯒꯤ ꯅꯠꯇꯦ ꯏꯅꯥ ꯈꯨꯟꯕ ꯈꯛꯇꯒꯤ ꯅꯠꯇꯦ ꯂꯥꯏꯔꯕ ꯑꯩꯈꯣꯏ ꯁꯔꯨꯛ ꯌꯥꯎꯋꯤ ꯁꯨꯃꯥꯏꯅ ꯑꯦꯀꯥꯎꯟꯁꯦ ꯍꯥꯡꯗꯅ ꯈꯣꯠꯇꯅ ꯇꯧꯕꯤꯌꯣ ꯈꯣꯠꯄꯤꯌꯣꯅ ꯑꯩꯈꯣꯏꯅ ꯃꯤꯉꯣꯟꯗ ꯋꯥꯔꯤ ꯁꯥꯖꯕ ꯉꯝꯕꯁꯦ ꯐꯥꯏꯅꯥꯟꯁꯤꯑꯦꯜꯒꯤ ꯊꯦꯡꯅꯖꯔꯨꯕꯗꯒꯤꯅꯤ ꯁꯤ ꯊꯦꯡꯅꯖꯔꯝꯗ꯭ꯔꯕ ꯃꯁꯤ ꯇꯧꯔꯝꯗ꯭ꯔꯕ ꯇꯥꯔꯒꯗꯤ ꯉꯁꯤ ꯑꯩꯈꯣꯏꯅ ꯃꯌꯥꯝ ꯇꯤꯟꯅꯗꯅ ꯃꯌꯥꯝ ꯊꯣꯛꯇꯅ ꯃꯌꯥꯝꯒꯤ ꯃꯃꯥꯡꯁꯤꯗ ꯑꯩꯈꯣꯏꯅ ꯋꯥꯔꯤ ꯋꯥꯇꯥꯏ ꯁꯥꯗꯅ ꯑꯩꯈꯣꯏꯅ ꯈꯪꯖꯕ ꯈꯔ ꯃꯌꯥꯝꯗ ꯇꯝꯖꯔꯤꯁꯦ ꯁꯤ ꯑꯃ ꯇꯝꯕ ꯐꯪꯖꯔꯝꯃꯣꯏꯗꯕ ꯄꯨꯟꯁꯤꯗꯣ ꯑꯣꯏꯔꯝꯗꯣꯏꯅꯦ ꯂꯥꯏꯔꯤꯛꯇꯤ ꯊꯝꯖꯔꯒꯁꯨ ꯆꯟꯅꯐꯝ ꯈꯪꯗꯕ ꯄꯨꯟꯁꯤ ꯍꯥꯏꯕꯗꯣ ꯑꯣꯏꯔꯒ ꯂꯩꯔꯝꯒꯅꯤꯅ ꯑꯩꯈꯣꯏ ꯈꯟꯖꯩ ꯑꯣꯏꯁꯨ ꯑꯣꯏꯔꯤꯕꯅꯤ ꯑꯗꯨꯕꯨ ꯍꯧꯖꯤꯛꯇꯤ ꯐꯥꯏꯅꯥꯟꯁꯤꯑꯦꯜꯒꯤ ꯊꯦꯡꯅꯔꯨꯕꯗꯒꯤꯗꯤ ꯑꯩꯈꯣꯏ ꯍꯧꯖꯤꯛꯇꯤ ꯑꯩꯈꯣꯏꯅ ꯇꯝꯖꯔꯤꯕ ꯏꯍꯩꯗꯣ ꯌꯥꯝꯅ ꯇꯝꯕ ꯇꯝꯗꯕ ꯑꯩꯈꯣꯏ ꯏꯁꯥꯅ ꯃꯍꯩ ꯆꯥꯖꯔꯦ ꯍꯥꯏꯅ ꯑꯩꯈꯣꯏꯅ ꯈꯟꯖꯩ ꯀꯩꯒꯤꯅꯣ ꯍꯥꯏꯕ ꯃꯇꯝꯗ ꯍꯧꯖꯤꯛ ꯂꯥꯏꯔꯤꯛ ꯇꯝꯃꯒ ꯑꯩꯈꯣꯏ ꯁꯤꯖꯤꯟꯅꯗꯅ ꯂꯩꯕꯅꯤꯅ ꯑꯩꯈꯣꯏ ꯀꯅꯥꯒꯨꯝꯕ ꯑꯃꯇ ꯊꯦꯡꯅꯈꯤꯕ ꯂꯩꯇꯦ ꯍꯧꯖꯤꯛꯇꯤ ꯁꯨꯃꯥꯏꯅ ꯑꯩꯈꯣꯏꯅ ꯐꯥꯏꯅꯥꯟꯁꯤꯑꯦꯜꯒꯤ ꯊꯦꯡꯅꯖꯔꯨꯕꯗꯒꯤꯗꯤ ꯈꯪꯅꯖꯔꯨꯕꯗꯒꯤꯗꯤ ꯏꯆꯦ ꯏꯟꯗꯣꯜ ꯏꯃꯥ ꯑꯗꯒꯤ ꯃꯦꯗꯥꯝꯋꯣ ꯁꯥꯔꯋꯣ ꯃꯌꯥꯝ ꯊꯦꯡꯅꯗꯅ ꯃꯈꯣꯏꯗꯒꯤ ꯂꯧꯕ ꯌꯥꯕ ꯅꯣꯂꯦꯖ ꯁꯨꯃꯥꯏꯅ ꯂꯩꯕꯅꯤ ꯁꯨꯃꯥꯏꯅ ꯇꯧꯕꯅꯤ ꯑꯩꯈꯣꯏ ꯇꯥꯛꯄꯤ ꯇꯝꯕꯤꯕ ꯃꯌꯥꯝ ꯑꯃꯁꯨ ꯊꯦꯡꯅꯔꯕꯅꯤꯅ ꯑꯩꯈꯣꯏꯁꯦ ꯉꯁꯤꯗꯤ ꯐꯥꯏꯅꯥꯟꯁꯤꯑꯦꯜꯒꯤ ꯄ꯭ꯔꯣꯕ꯭ꯂꯦꯝꯁꯦ ꯀꯥ ꯍꯦꯟꯅ ꯂꯩꯇ꯭ꯔꯦ ꯁꯤꯁꯤꯅꯦ ꯑꯩꯅ ꯇꯁꯦꯡꯅ ꯍꯥꯏꯔꯒꯗꯤ ꯐꯥꯏꯅꯥꯟꯁꯤꯑꯦꯜꯁꯦ ꯊꯦꯡꯅꯖꯔꯨꯕꯗꯒꯤꯗꯤ ꯑꯩꯅ ꯉꯁꯤ ꯃꯌꯥꯝ ꯃꯔꯛꯇ ꯇꯤꯟꯕ ꯉꯝꯖꯗꯅ ꯃꯌꯥꯝ ꯃꯔꯛꯇ ꯊꯣꯛꯄ ꯉꯝꯖꯗꯅ ꯋꯥ ꯉꯥꯡꯕ ꯉꯝꯖꯗꯅ ꯑꯗꯒꯤ ꯃꯦꯗꯥꯝꯍꯣꯏ ꯁꯥꯔꯍꯣꯏ ꯃꯌꯥꯝ ꯈꯪꯅꯗꯅ ꯇꯤꯟꯅꯗꯅ ꯊꯦꯡꯅꯖꯔꯤꯁꯦ ꯐꯥꯏꯅꯥꯟꯁꯀꯤ ꯐꯥꯏꯅꯥꯟꯁꯤꯑꯦꯜꯒꯤ ꯄꯣꯠꯁꯦ ꯊꯦꯡꯅꯖꯔꯨꯕꯗꯒꯤꯅꯤ ꯍꯥꯏꯖꯅꯤꯡꯉꯤ ꯑꯗꯨꯒ ꯑꯩꯗꯤ ꯀ꯭ꯂꯞꯀ ꯄꯨꯜꯂꯒ ꯑꯩꯈꯣꯏꯒꯤ ꯀ꯭ꯂꯞꯇꯒ ꯌꯥꯎꯕꯤꯕ꯭ꯔꯥ ꯍꯥꯏꯕ ꯍꯣꯏ ꯀ꯭ꯂꯞꯇꯤ ꯂꯩꯀꯥꯏꯒꯤ ꯀ꯭ꯂꯞꯇꯤ ꯌꯥꯎꯋꯦ ꯑꯗꯨꯕꯨ ꯁꯨꯃꯥꯏꯅ ꯐꯥꯏꯅꯥꯟꯁꯤꯑꯦꯜꯒꯤ ꯃꯇꯥꯡꯗ ꯀ꯭ꯂꯞꯀꯗꯤ ꯃꯔꯤ ꯂꯩꯅꯖꯗꯦ ꯁꯤ ꯍꯥꯏꯖꯅꯤꯡꯉꯤ